ꯑꯥ ꯁꯤ ꯃꯅꯤꯄꯨꯔꯗꯒꯤ ꯑꯣꯏꯕꯤꯔꯕꯣ ꯑꯣ ꯚꯥꯏ ꯃꯗ꯭ꯔꯥꯁ ꯅꯠꯇ꯭ꯔꯣ ꯑꯣ ꯑꯗꯨ ꯑꯩꯁꯦ ꯃꯅꯤꯄꯨꯔꯗ ꯀꯣꯏꯕ ꯂꯥꯛꯀꯦꯅ ꯈꯟꯕꯅꯦ ꯑꯗꯨ ꯍꯧꯖꯤꯛ ꯃꯅꯤꯄꯨꯔꯒꯤ ꯂꯩꯔꯤꯕ ꯐꯤꯕꯝꯁꯤꯕꯨ ꯀꯃꯥꯏ ꯇꯧꯒꯦ ꯍꯥꯏꯗꯤ ꯋꯦꯗꯔꯒꯤ ꯃꯇꯥꯡꯁꯤꯕꯨ ꯀꯣꯏꯕ ꯆꯠꯄ ꯌꯥꯕ ꯈꯣꯠꯄꯒꯤ ꯃꯐꯝꯁꯤ ꯍꯥꯏꯗꯤ ꯎꯝ ꯍꯧꯖꯤꯛꯀꯤ ꯑꯣꯏꯅ ꯅꯦꯆꯔꯒꯤ ꯑꯣꯏꯅ ꯐꯖꯕ ꯃꯐꯝ ꯈꯔꯗꯪ ꯃꯦꯟꯁꯟ ꯇꯧꯕꯤꯔꯛꯑꯣ ꯍꯥꯏꯕꯤꯔꯛꯎꯕ ꯑꯣ ꯍꯧꯖꯤꯛ ꯅꯤꯡꯊꯝꯊꯥꯒ ꯆꯪꯁꯤꯜꯂꯛꯄꯒ ꯃꯅꯤꯄꯨꯔꯒꯤ ꯋꯦꯗꯔꯁꯤ ꯌꯥꯝꯅ ꯏꯪꯕ꯭ꯔꯣ ꯀꯃꯥꯏ ꯇꯧꯒꯦ ꯂꯩꯕꯗ ꯈꯨꯗꯣꯡꯆꯥꯗꯕ ꯈꯣꯠꯇꯅ ꯂꯩꯒꯗ꯭ꯔꯣ ꯑꯣ ꯐꯔꯦ ꯐꯔꯦ ꯑꯗꯣ ꯑꯩ ꯂꯥꯛꯑꯒ ꯂꯩꯐꯝ ꯆꯥꯐꯝꯁꯦ ꯍꯣꯇꯦꯜꯗ ꯂꯩꯒꯗ꯭ꯔꯥ ꯔꯦꯟ ꯂꯧꯔ ꯂꯩꯒꯗ꯭ꯔꯥ ꯀꯃꯥꯏꯅ ꯂꯩꯒꯅꯤ ꯑꯗꯣ ꯎꯝ ꯈꯨꯗꯣꯡꯆꯥꯕ ꯑꯃꯇꯪ ꯁꯤꯟꯕꯤꯔꯛꯄ ꯌꯥꯒꯗ꯭ꯔꯣ ꯑꯩꯁꯦ ꯊꯥ ꯑꯃꯃꯨꯛ ꯌꯥꯝ ꯀꯨꯏꯅ ꯂꯩꯒꯗꯕ ꯑꯗꯨꯗꯅꯤ ꯑꯣ ꯆꯥꯕ ꯊꯛꯄꯗꯣ ꯑꯗꯣ ꯈꯥꯏꯗꯣꯛꯅꯔꯒ ꯁꯤꯟꯅꯔꯒ ꯅꯈꯣꯏꯗ ꯂꯩꯔꯁꯨ ꯔꯦꯟꯗ ꯂꯩꯔꯁꯨ ꯑꯗꯨ ꯚꯥꯏꯒ ꯄꯨꯟꯅ ꯂꯩꯃꯤꯟꯅꯕ ꯌꯥꯒꯗꯕ ꯅꯠꯇ꯭ꯔꯣ ꯑꯗꯣ ꯍꯧꯖꯤꯛꯁꯤꯕꯨ ꯚꯥꯏꯒꯤ ꯑꯆꯤꯟꯕ ꯊꯕꯛꯀ ꯂꯩꯕ꯭ꯔꯣ ꯀꯣꯏꯕ ꯆꯠꯄ ꯈꯣꯠꯄꯁꯤ ꯚꯥꯏꯅ ꯈꯔ ꯌꯦꯡꯁꯜꯂꯒ ꯆꯠꯃꯤꯟꯅꯕ ꯌꯥꯕꯒꯤ ꯈꯣꯠꯄꯒꯤ ꯈꯨꯗꯣꯡ ꯆꯥꯕ ꯂꯩꯒꯗ꯭ꯔꯣ ꯑꯣ ꯑꯗꯨ ꯀꯣꯏꯕ ꯆꯠꯄꯒꯤ ꯒꯥꯔꯤ ꯋꯥꯏꯐꯝ ꯈꯣꯠꯐꯝ ꯚꯥꯏꯅ ꯈꯪꯕ ꯅꯠꯇ꯭ꯔꯣ ꯑꯣ ꯐꯔꯦ ꯐꯔꯦ ꯚꯥꯏ ꯑꯗꯣ ꯎꯝ ꯃꯅꯤꯄꯨꯔꯒꯤ ꯎꯝ ꯑꯅꯝꯕ ꯁꯔꯨꯛꯇꯤ ꯆꯠꯅꯤꯡꯕ ꯑꯗꯣ ꯀꯔꯣꯝꯗꯅ ꯍꯥꯟꯅ ꯆꯠꯄꯅ ꯐꯒꯅꯤ ꯑꯣ ꯐꯔꯦ ꯐꯔꯦ ꯑꯗꯨꯗꯤ ꯃꯣꯏꯔꯥꯡ ꯂꯣꯝꯗ ꯍꯥꯟꯅ ꯆꯠꯂꯁꯨ ꯃꯣꯏꯔꯥꯡꯗ ꯍꯧꯖꯤꯛ ꯍꯧꯖꯤꯛ ꯕꯣꯠ ꯇꯣꯡꯕ ꯌꯥꯕꯒꯤ ꯈꯨꯗꯣꯡꯆꯥꯕꯁꯤꯡ ꯄꯤꯔꯤꯕ꯭ꯔꯣ ꯑꯗꯣ ꯃꯣꯏꯔꯥꯡꯒꯤ ꯕꯣꯠꯁꯨ ꯇꯣꯡꯉꯁꯤ ꯁꯦꯟꯗ꯭ꯔꯥꯁꯨ ꯆꯠꯂꯁꯤ ꯑꯗꯣꯝꯗ ꯍꯥꯟꯅ ꯆꯠꯂꯁꯤ ꯑꯗꯨꯒ ꯃꯅꯤꯄꯨꯔꯒꯤ ꯃꯍꯧꯁꯥꯒꯤ ꯐꯖꯕ ꯅꯠꯇꯅ ꯎꯝ ꯈꯨꯠꯁꯦꯝꯒꯤ ꯑꯣꯏꯕ ꯂꯩꯕ ꯑꯥꯏ ꯑꯦꯟ ꯑꯦꯒꯨꯝꯕ ꯃꯤꯎꯖꯝꯒꯨꯝꯕ ꯑꯗꯨꯒꯨꯝꯕꯁꯨ ꯆꯪꯕ ꯌꯥꯒꯗꯕ ꯅꯠꯇ꯭ꯔꯣ ꯑꯣ ꯐꯔꯦ ꯐꯔꯦ ꯑꯗꯨꯗꯤ ꯚꯥꯏꯒ ꯄꯨꯟꯅ ꯆꯠꯃꯤꯟꯅꯅꯕ ꯇꯧꯔꯁꯤ ꯑꯩꯁꯨ ꯂꯥꯛꯑꯒꯦ ꯅꯣꯡꯃ ꯅꯤꯅꯤꯁꯤꯒꯤ ꯃꯅꯨꯡꯗ ꯑꯗꯨꯒ ꯂꯩꯕꯗꯨ ꯎꯝ ꯂꯩꯕꯗꯨ ꯚꯥꯏꯒꯤꯗ ꯂꯩꯔꯁꯨ ꯑꯗꯨ ꯄꯨꯟꯅ ꯂꯩꯔꯒ ꯆꯠꯃꯤꯟ ꯊꯣꯛꯃꯤꯟꯅꯔꯁꯤ ꯑꯗꯨꯗꯤ ꯑꯣ ꯐꯔꯦ ꯐꯔꯦ ꯑꯗꯨꯗꯤ ꯑꯩꯁꯨ ꯂꯥꯛꯅꯕ ꯇꯧꯔꯒꯦ